ꯁꯤ ꯊꯥꯡꯒꯗ ꯅꯠꯇ꯭ꯔꯥ ꯑꯩ ꯇꯧꯖꯔꯛꯏꯁꯦ ꯊꯥꯡꯒ ꯃꯐꯝꯗ ꯑꯣ ꯑꯗ ꯑꯩꯈꯣꯏꯁꯦ ꯁꯨꯃꯥꯏꯅ ꯇꯧꯕ ꯄꯤꯛꯅꯤꯛ ꯑꯃ ꯂꯥꯛꯀꯦꯅ ꯇꯧꯕ ꯑꯗꯨꯗ ꯀꯃꯥꯏ ꯀꯃꯥꯏ ꯇꯧꯕꯅꯣ ꯆꯥꯕꯝ ꯊꯛꯐꯝꯅ ꯀꯃꯥꯏ ꯇꯧꯕꯅꯣ ꯑꯗꯒꯤꯗꯤ ꯅꯨꯃꯤꯠ ꯍꯥꯡꯕꯒꯤ ꯅꯨꯃꯤꯠꯁꯤꯡꯁꯤ ꯈꯪꯅꯤꯡꯗꯅ ꯍꯪꯖꯔꯛꯄꯅꯦ ꯑꯗꯣ ꯀꯔꯤ ꯀꯔꯤ ꯅꯨꯃꯤꯠ ꯍꯥꯡꯕꯤꯒꯦ ꯑꯥ ꯑꯩꯈꯣꯏꯁꯦ ꯀꯩꯅꯣ ꯀꯪꯐꯥꯟꯗ ꯑꯣꯏꯅ ꯆꯥꯕꯒꯤ ꯄ꯭ꯔꯣꯒ꯭ꯔꯥꯝꯗꯤ ꯀꯪꯐꯥꯟꯗ ꯑꯣꯏꯅ ꯇꯧꯔꯦꯗꯅ ꯑꯗꯨꯒ ꯑꯩꯈꯣꯏ ꯏꯁꯤꯡꯗ ꯑꯩꯈꯣꯏ ꯑꯗꯨꯝ ꯀꯣꯏꯕ ꯈꯣꯠꯄ ꯅꯨꯃꯤꯠꯇꯨꯃꯒꯤ ꯑꯗꯨꯃꯥꯏꯅ ꯇꯧꯒꯦ ꯑꯥꯎ ꯑ ꯑꯥ ꯎꯝ ꯑꯥ ꯑꯥ ꯑꯥ ꯑꯗꯨ ꯑꯣꯏꯔꯒꯗꯤ ꯑꯩꯈꯣꯏꯒꯤ ꯏꯁꯤꯡꯗ ꯑꯥꯏꯂꯦꯟꯗ ꯆꯥꯔꯒꯅ ꯑꯩꯈꯣꯏꯅ ꯄꯣꯠꯆꯩꯁꯦ ꯊꯣꯡꯕ ꯊꯥꯛꯄꯒꯤꯁꯦ ꯂꯣꯏ ꯄꯨꯔꯛꯇꯣꯏꯔꯥ ꯃꯅꯨꯡꯗ ꯑꯗꯨꯝ ꯄꯤꯕ꯭ꯔꯥ ꯀꯃꯥꯏ ꯇꯧꯕꯅꯣ ꯑꯥ ꯑꯥ ꯑꯥ ꯑꯣ ꯌꯥꯝ ꯅꯨꯡꯉꯥꯏꯖꯔꯦ ꯑꯗꯨꯗꯤ ꯃꯤ ꯇꯔꯥꯃꯨꯛꯅꯦ ꯂꯥꯛꯇꯣꯏꯁꯦ ꯑꯗꯨꯗꯤ ꯅꯣꯡꯃ ꯑꯗꯨꯃꯥꯏꯅ ꯊꯣꯡꯕ ꯊꯥꯛꯄ ꯇꯧꯕꯁꯤꯗ ꯀꯌꯥꯃꯨꯛ ꯂꯧꯕ ꯄ꯭ꯔꯥꯁꯇꯨ ꯀꯌꯥꯃꯨꯛ ꯂꯩꯔꯤꯅꯣ ꯎꯝ ꯎꯝ ꯎꯝ ꯑꯥ ꯑꯥ ꯑꯗꯨꯗꯤ ꯑꯥ ꯑꯗꯨꯗꯤ ꯁꯤ ꯃꯅꯨꯡꯁꯤꯗ ꯁꯤꯒꯤ ꯄ꯭ꯔꯥꯁ ꯔꯦꯟꯁꯀꯤ ꯃꯅꯨꯡꯁꯤꯗ ꯃꯤ ꯇꯔꯥ ꯂꯥꯛꯄꯁꯦ ꯑꯗꯨꯝ ꯍꯥꯏꯗꯤ ꯃꯤ ꯄꯥꯔꯁꯟ ꯄꯥꯔꯁꯟꯒꯤ ꯂꯧꯕ ꯅꯠꯇꯦꯕꯀꯣ ꯑꯣ ꯑꯗꯨꯗꯤ ꯍꯌꯦꯡ ꯂꯥꯛꯀꯗꯕ ꯅꯨꯃꯤꯠꯁꯦ ꯑꯩꯈꯣꯏ ꯁꯟꯗꯦ ꯍꯥꯡꯗꯦ ꯍꯥꯏꯔꯕꯅꯤꯅ ꯑꯩꯈꯣꯏ ꯃꯟꯗꯦꯗ ꯂꯥꯛꯀꯦꯅ ꯇꯧꯕꯅꯦꯕꯀꯣ ꯑꯗꯨ ꯑꯣꯏꯔꯒꯗꯤ ꯑꯩꯈꯣꯏ ꯁꯟꯗꯦꯗꯨꯗꯁꯨ ꯑꯃꯨꯛ ꯐꯥꯏꯅꯦꯜ ꯑꯣꯏꯅ ꯑꯃꯨꯛ ꯄꯥꯎ ꯂꯧꯖꯔꯛꯀꯦ ꯑꯗꯨꯗꯤ ꯑꯣ ꯌꯥꯝ ꯅꯨꯡꯉꯥꯏꯖꯔꯦ ꯊꯝꯖꯔꯒꯦ ꯑꯗꯨꯗꯤ